ꯍꯂꯣ ꯑꯥ ꯑꯥ ꯎꯝ ꯀꯌꯥꯝ ꯆꯥꯎꯕ ꯊꯣꯡ ꯑꯣꯏꯒꯗꯣꯏꯕ ꯅꯪ ꯄ꯭ꯔꯣꯖꯦꯛ ꯁꯥꯏꯠꯇꯨ ꯆꯠꯂꯒ ꯌꯦꯡꯁꯤꯜꯂꯨꯔꯕꯣꯕꯥ ꯑꯣ ꯑꯗꯨꯗꯤ ꯐꯨꯠ ꯍꯨꯝꯐꯨꯃꯨꯛ ꯁꯥꯡꯕ ꯑꯗꯨꯒ ꯀꯌꯥꯃꯨꯛ ꯄꯥꯛꯄ ꯍꯥꯏꯕ ꯇꯔꯥꯃꯉꯥꯃꯨꯛ ꯄꯥꯛꯄ ꯑꯣꯏꯒꯗꯕ ꯑꯥ ꯑꯗꯨꯗꯤ ꯍꯥꯏꯔꯤꯕ ꯄ꯭ꯔꯣꯖꯦꯛꯇꯨ ꯄꯥꯏꯈꯠꯅꯅꯕ ꯍꯧꯖꯤꯛꯇꯤ ꯑꯩꯈꯣꯏ ꯅꯣꯡꯖꯨ ꯊꯥꯁꯨ ꯂꯣꯏꯔꯕꯅꯤꯅ ꯑꯗꯨꯝ ꯄꯥꯏꯈꯠꯄꯕꯨꯗꯤ ꯌꯥꯒꯅꯦꯕ ꯏꯁꯤꯡꯁꯨ ꯑꯗꯨꯝ ꯄꯤꯊꯔꯛꯄꯅꯤꯅ ꯏꯁꯤꯡ ꯄꯤꯛꯊꯔꯤꯉꯩꯁꯤꯗ ꯊꯣꯡ ꯁꯥꯍꯧꯕ ꯌꯥꯒꯅꯦꯕ ꯑꯗꯨꯗ ꯄ꯭ꯔꯣꯖꯦꯛꯇꯨ ꯅꯪꯒ ꯂꯣꯏꯅꯅ ꯆꯠꯃꯤꯟꯅꯒꯗꯕ ꯃꯤ ꯀꯩꯀꯥ ꯁꯦꯝ ꯁꯥꯕ ꯑꯗꯨꯒꯤ ꯅꯪꯅ ꯂꯣꯏꯅ ꯑꯣꯏꯔꯒꯗ꯭ꯔꯥꯕ ꯑꯣꯏꯔꯅꯤꯌꯦ ꯑꯥ ꯑꯗꯨꯅꯗꯤ ꯑꯥ ꯄ꯭ꯔꯣꯖꯦꯛꯁꯤꯒꯤ ꯑꯣꯏꯅ ꯑꯗꯨꯗꯤ ꯑꯩꯈꯣꯏ ꯁꯤꯛꯁꯇꯤ ꯁꯥꯡꯕ ꯑꯗꯨꯒ ꯐꯤꯐꯇꯤꯟ ꯄꯥꯛꯄ ꯑꯣꯏꯔꯒꯗꯤ ꯑꯩꯈꯣꯏ ꯍꯧꯖꯤꯛꯁꯤ ꯑꯩꯈꯣꯏ ꯏꯔꯥꯡ ꯀꯩꯅꯣ ꯂꯩꯕꯅꯤꯅ ꯃꯥꯒꯤ ꯆꯪꯒꯗꯕ ꯃꯆꯥꯛ ꯍꯥꯏꯕꯗꯤ ꯌꯣꯠꯀꯨꯝꯕ ꯁꯤꯃꯦꯟꯒꯨꯝꯕ ꯑꯗꯨꯒ ꯅꯨꯡꯒꯨꯝꯕꯒꯤ ꯁꯄ꯭ꯂꯥꯏꯗꯗꯤ ꯑꯄꯟ ꯑꯔꯥꯛ ꯂꯩꯔꯔꯣꯏ ꯍꯥꯏꯕꯒꯤ ꯀꯩꯅꯣ ꯂꯩꯔꯕꯣ ꯑꯗꯨꯒꯤ ꯅꯪ ꯁꯄ꯭ꯂꯥꯏꯒꯤ ꯑꯣꯏꯕ ꯄꯥꯎ ꯅꯨꯡ ꯂꯣꯏꯅ ꯍꯥꯟꯅꯅ ꯐꯥꯎꯅꯔꯦ ꯑꯗꯨꯒ ꯂꯦꯕꯔꯁꯤꯡꯒꯤ ꯑꯣꯏꯕ ꯀꯩꯅꯣꯁꯨ ꯆꯧꯔꯥꯛꯄ ꯑꯗꯨꯁꯨ ꯂꯩꯔꯕ꯭ꯔꯥ ꯑꯗꯨꯅꯗꯤ ꯍꯥꯏꯔꯤꯕ ꯄ꯭ꯔꯣꯖꯦꯛꯁꯤ ꯑꯗꯨꯗꯤ ꯑꯗꯨꯝ ꯑꯩꯈꯣꯏ ꯊꯥ ꯑꯃꯃꯨꯛꯀꯤ ꯃꯅꯨꯡꯗ ꯄ꯭ꯔꯣꯖꯦꯛꯁꯤ ꯑꯩꯈꯣꯏ ꯄꯥꯏꯈꯠꯄ ꯍꯧꯕ ꯌꯥꯔꯅꯤ ꯍꯧꯖꯤꯛꯀꯤ ꯃꯥꯒꯤ ꯆꯪꯒꯗꯕ ꯃꯆꯥꯛꯁꯤꯡꯗꯨ ꯑꯩꯈꯣꯏꯅ ꯔꯦꯗꯤꯗ ꯂꯣꯏꯅ ꯂꯩꯔꯦ ꯍꯥꯏꯔꯒꯗꯤ ꯊꯥ ꯑꯃꯒꯤ ꯃꯅꯨꯡꯗ ꯄ꯭ꯔꯣꯖꯦꯛꯁꯤ ꯄꯥꯏꯈꯠꯄ ꯍꯧꯕ ꯌꯥꯔꯅꯤ ꯑꯗꯨꯒ ꯄ꯭ꯔꯣꯖꯦꯛꯁꯤ ꯀꯌꯥꯃꯨꯛ ꯌꯥꯝꯅ ꯊꯨꯅ ꯂꯣꯏꯕꯒꯤ ꯋꯥꯐꯝꯗꯤ ꯍꯥꯏꯔꯤꯕ ꯑꯗꯨꯗꯤ ꯑꯩꯈꯣꯏ ꯂꯦꯕꯔꯒꯨꯝꯕꯁꯨ ꯅꯪꯅ ꯁꯦꯝ ꯁꯥꯔꯒ ꯂꯩꯔꯕ ꯅꯠꯇ꯭ꯔꯥ ꯑꯥ ꯑꯗꯨꯗꯤ ꯂꯦꯕꯔꯁꯤꯡꯁꯨ ꯂꯩꯔꯕ ꯃꯆꯥꯛ ꯃꯊꯨꯝꯒꯤ ꯁꯄ꯭ꯂꯥꯏꯗꯨꯁꯨ ꯑꯄꯥꯟꯕ ꯂꯩꯇ꯭ꯔꯒꯗꯤ ꯑꯩꯈꯣꯏ ꯄ꯭ꯔꯣꯖꯦꯛꯁꯦ ꯌꯥꯝ ꯊꯨꯅ ꯍꯧꯅꯉꯥꯏꯒꯤ ꯇꯧꯁꯤꯜꯂꯁꯦ ꯑꯗꯨꯒ ꯃꯗꯨꯒꯤ ꯑꯩꯈꯣꯏ ꯕꯖꯦꯠ ꯏꯁꯇꯤꯃꯦꯠ ꯀꯌꯥꯃꯨꯛ ꯌꯥꯝꯅ ꯄꯩꯁꯥꯁꯤ ꯆꯪꯕ ꯌꯥꯏ ꯍꯥꯏꯕꯗꯨ ꯑꯃ ꯑꯩꯈꯣꯏ ꯃꯗꯨ ꯑꯃ ꯍꯣꯇꯣꯛꯑꯒ ꯃꯗꯨꯒꯤ ꯑꯣꯏꯕ ꯀꯩꯅꯣ ꯑꯪꯀꯗꯨ ꯑꯃ ꯑꯩꯈꯣꯏꯅ ꯍꯣꯇꯣꯛꯑꯒ ꯄ꯭ꯔꯣꯖꯦꯛꯁꯤ ꯌꯥꯝ ꯊꯨꯅ ꯍꯧꯅꯅꯕ ꯑꯩꯈꯣꯏ ꯁꯦꯝ ꯁꯥꯅꯉꯥꯏ ꯇꯧꯔꯁꯤ ꯎꯝ ꯑꯣ ꯐꯔꯦ ꯐꯔꯦ ꯑꯗꯨꯗꯤ ꯊꯝꯃꯁꯤ ꯎꯝ